ꯑꯩꯈꯣꯏꯅ ꯑꯉꯥꯡ ꯑꯣꯏꯔꯤꯉꯩ ꯃꯇꯝꯗ ꯁꯥꯟꯅꯕ ꯃꯁꯥꯟꯅꯁꯤꯡ ꯑꯁꯦ ꯑꯩꯈꯣꯏꯅ ꯁꯥꯟꯅꯔꯛꯄ ꯃꯇꯝꯗ ꯆꯥꯛꯊꯣꯡꯕꯤ ꯁꯥꯟꯅꯔꯛꯄ ꯑꯗꯒꯤ ꯈꯨꯂꯣꯛꯄꯤ ꯁꯥꯟꯅꯔꯛꯄ ꯑꯁꯤꯅꯆꯤꯡꯕ ꯑꯗꯒꯤ ꯈꯣꯡꯖꯣꯡꯕꯤ ꯁꯥꯟꯅꯔꯛꯄ

ꯍꯥꯏꯕꯗꯤ ꯆꯐꯨ ꯎꯌꯥꯟꯒꯨꯝꯕ ꯄ꯭ꯂꯦꯠꯀꯨꯝꯕ ꯃꯆꯥ ꯃꯆꯥ ꯁꯤꯖꯤꯟꯅꯔꯒ ꯁꯥꯟꯅꯔꯛꯏ ꯑꯗꯣ ꯑꯩꯈꯣꯏꯅ ꯆꯥꯛꯊꯣꯡꯕꯤꯁꯤ ꯁꯥꯟꯅꯕ ꯃꯇꯝꯗ

ꯑꯩꯈꯣꯏꯅ ꯈꯣꯡꯖꯣꯡꯕꯤꯒꯨꯝꯕ ꯁꯥꯟꯅꯕ ꯃꯇꯝꯗꯁꯨ ꯑꯗꯨꯝ ꯅꯨꯡ ꯑꯍꯥꯟꯕꯗ ꯂꯥꯏꯟ ꯌꯦꯛꯊꯣꯛꯑꯒ ꯅꯨꯡꯒ ꯂꯪꯉꯒ ꯆꯣꯡ ꯆꯣꯡꯗꯅ ꯁꯥꯟꯅꯕ ꯑꯗꯨꯃꯥꯏꯅ ꯁꯥꯟꯅꯔꯛꯑꯦ